ꯍꯂꯣ ꯃꯁꯤꯁꯤꯕꯨ ꯑꯩꯈꯣꯏꯒꯤ ꯌꯨꯝꯒꯤ ꯄꯣꯠ ꯆꯩ ꯀꯣꯂꯤꯛ ꯌꯣꯟꯕꯝ ꯗꯨꯀꯥꯟꯗꯨ ꯑꯣꯏꯕꯤꯔꯕ꯭ꯔꯣ ꯎꯝ ꯃꯁꯤꯗ ꯀꯔꯝ ꯀꯔꯝꯕ ꯀꯣꯜꯂꯤꯛꯁꯤꯡ ꯑꯌꯥꯝꯕ ꯂꯣꯏꯅ ꯁꯨꯅ ꯐꯪꯕꯖꯥꯠꯂꯣ ꯁꯤꯕꯣ ꯃꯔꯨꯞꯀꯨꯝꯕꯩꯗꯤ ꯅꯠꯇꯦ ꯑꯩꯒꯤ ꯁꯤꯖꯤꯟꯅꯅꯕ ꯌꯨꯝꯒꯤ ꯀꯣꯜꯂꯤꯛꯀꯨꯝꯕ ꯀꯦꯇꯂꯤꯒꯨꯝꯕ ꯑꯗꯒꯤ ꯇꯦꯡꯀꯣꯠꯀꯨꯝꯕ ꯈꯨꯖꯥꯏꯒꯨꯝꯕ ꯑꯗꯨꯒꯨꯝꯕ ꯈꯔ ꯁꯤꯜꯚꯔꯗꯤ ꯑꯩ ꯑꯗꯨꯝ ꯌꯦꯡꯉꯔꯣꯏ ꯏꯁꯇꯤꯜꯗ ꯑꯣꯏꯅ ꯑꯩ ꯌꯦꯡꯒꯦ ꯃꯌꯥꯝꯅ ꯆꯠꯅꯕ ꯌꯥꯕ ꯏꯁꯇꯤꯜꯗꯣ ꯑꯣꯏꯅ ꯑꯗꯨꯝ ꯇꯧꯒꯦ ꯑꯣ ꯑꯗꯨꯗꯣ ꯅꯣꯏꯁꯤ ꯗꯨꯀꯥꯟ ꯑꯁꯤꯒꯤ ꯍꯣꯝ ꯗꯤꯂꯤꯕꯔꯤꯒ ꯂꯩꯕꯔꯥ ꯀꯃꯥꯏꯅ ꯇꯧꯋꯤ ꯑꯗꯩꯗꯤ ꯍꯣꯝ ꯗꯤꯂꯤꯕꯔꯤ ꯂꯩꯔꯒꯁꯨ ꯂꯝꯁꯦ ꯈꯤꯇꯪ ꯂꯥꯞꯄꯒꯗꯤ ꯃꯗꯨꯒꯤ ꯇ꯭ꯔꯥꯟꯁꯄꯣꯔꯠ ꯆꯥꯔꯖꯀꯨꯝꯕ ꯈꯔ ꯂꯩꯕꯔꯥ ꯅꯣꯏꯅ ꯄꯤꯕ ꯄ꯭ꯔꯥꯏꯁꯇꯨꯗꯒꯤ ꯈꯔ ꯍꯦꯟꯒꯠꯅ ꯑꯗꯨꯝ ꯌꯣꯟꯕ꯭ꯔꯥ ꯀꯃꯥꯏꯅ ꯇꯧꯋꯤ ꯑꯇꯣꯞꯄꯗꯤ ꯇꯧꯗꯦ ꯑꯣ ꯍꯧꯖꯤꯛꯁꯤ ꯍꯧꯖꯤꯛꯀꯤ ꯁꯤꯖꯟꯁꯤꯗ ꯑꯩꯈꯣꯏꯒꯤ ꯄꯣꯠ ꯆꯩ ꯌꯣꯟꯕꯁꯦ ꯃꯁꯤꯒꯤ ꯀꯩꯒꯨꯝꯕ ꯄ꯭ꯔꯥꯏꯁꯀꯨꯝꯕ ꯑꯣꯐꯔꯒꯨꯝꯕ ꯀꯔꯤ ꯀꯔꯤꯒꯤꯗꯤ ꯃꯇꯥꯡꯗ ꯑꯣꯐꯔꯗꯤ ꯄꯤꯔꯤ

ꯑꯣ ꯑꯗꯨ ꯍꯧꯖꯤꯛꯁꯦ ꯒ꯭ꯔꯥꯟꯗꯔꯒꯨꯝꯕꯁꯤꯗꯤ ꯍꯧꯖꯤꯛ ꯑꯗꯨꯒꯤ ꯗꯨꯀꯥꯟ ꯑꯗꯨꯗ ꯃꯃꯟ ꯀꯌꯥꯒꯗꯤ ꯑꯗꯨꯝ ꯄꯤꯅꯔꯤ ꯑꯥ

ꯑꯗꯨ ꯃꯗꯨꯗꯨꯒꯤ ꯁꯤꯒꯤ ꯋꯥꯔꯦꯟꯇꯤꯒꯗꯤ ꯑꯗꯨꯝ ꯄꯤꯕ꯭ꯔꯥ ꯆꯍꯤ ꯀꯌꯥ ꯄꯤ ꯆꯍꯤꯒꯤ ꯃꯇꯨꯡ ꯑꯣꯏꯅ ꯑꯗꯨꯝ ꯁꯤꯒꯤ ꯄ꯭ꯔꯥꯏꯁꯁꯦ ꯑꯗꯨꯝ ꯂꯩꯕ꯭ꯔꯥ ꯀꯃꯥꯏꯅ ꯇꯧꯋꯤ ꯆꯍꯤ ꯑꯃ ꯆꯍꯤ ꯑꯃ ꯄꯤꯕ ꯋꯥꯔꯦꯟꯇꯤꯁꯦ ꯄ꯭ꯔꯥꯏꯁꯀꯗꯤ ꯀꯌꯥꯃꯨꯛ ꯂꯩꯒꯅꯤ

ꯎꯝ ꯑꯣ ꯑꯗꯨ ꯗꯨꯀꯥꯟꯁꯦ ꯀꯗꯥꯏꯋꯥꯏꯗꯅꯣ ꯂꯩꯕꯤꯔꯤꯁꯦ ꯑꯩ ꯗꯨꯀꯥꯟꯒꯤ ꯃꯐꯝꯁꯦ ꯀꯃꯥꯏꯅ ꯂꯥꯞꯄꯅꯣ ꯁꯤꯒꯤ ꯇꯤꯗꯤꯝ ꯂꯝꯕꯤꯗꯒꯤ ꯍꯥꯏꯖꯤꯟꯕꯔꯥ ꯅꯠꯇ꯭ꯔꯒ ꯀꯔꯥꯏꯋꯥꯏꯗ ꯂꯩꯕꯖꯥꯠꯅꯣ ꯀꯔꯤ ꯂꯝꯗ ꯂꯩꯕꯅꯣ ꯗꯨꯀꯥꯟꯁꯦ ꯀꯥꯡꯄꯣꯛꯄꯤꯗ ꯑꯣ

ꯑꯗꯨꯗꯤ ꯁꯤꯗꯒꯤꯅ ꯀꯥꯡꯄꯣꯛꯄꯤ ꯐꯥꯎ ꯆꯠꯄꯁꯤꯗꯤ ꯀꯤꯂꯣꯃꯤꯇꯔ ꯑꯗꯨꯝꯕꯒꯤ ꯆꯥꯡꯗꯤ ꯂꯩ ꯑꯗꯩꯗ ꯑꯩꯅ ꯑꯩꯅ ꯁꯨꯝ ꯈꯪꯅꯤꯡꯉꯤꯅ ꯅꯣꯏꯅ ꯗꯤꯂꯤꯕꯔꯤ ꯇꯧꯕ ꯌꯥꯕꯒꯤ ꯈꯨꯗꯣꯡꯆꯥꯕ ꯂꯩꯔꯒꯗꯤ ꯑꯩ ꯗꯤꯂꯤꯕꯔꯤ ꯑꯣꯏ ꯇꯥꯔꯒꯗꯤ ꯑꯩ ꯄꯣꯠꯁꯦ ꯈꯔ ꯈꯖꯤꯛ ꯌꯥꯝꯅ ꯑꯗꯨꯝ ꯂꯧꯒꯦ ꯍꯥꯏꯅꯗ ꯈꯜꯂꯤ ꯑꯗꯨ ꯗꯤꯂꯤꯕꯔꯤꯒꯤ ꯈꯨꯗꯣꯡ ꯑꯣ ꯑꯩꯁꯦ ꯕꯤꯁꯦꯝꯄꯨꯔ ꯗꯤꯁꯇ꯭ꯔꯤꯛꯇꯩꯅꯦꯕ ꯑꯗꯨꯁꯦ

ꯎꯝ ꯎꯝ ꯑꯣ ꯑꯗꯨ ꯑꯣꯏ ꯇꯥꯔꯗꯤ ꯑꯃꯥꯏꯅ ꯌꯥꯕꯒꯤ ꯈꯨꯗꯣꯡꯆꯥꯕ ꯂꯩꯕ ꯑꯣꯏ ꯇꯥꯔꯒꯗꯤ ꯑꯩꯅ ꯈꯜꯂꯤ ꯃꯐꯝ ꯖꯒꯥ ꯑꯃ ꯍꯥꯏꯅꯔꯒ ꯑꯗꯨꯒꯤ ꯖꯒꯥꯗꯨꯗ ꯄꯥꯎ ꯑꯣ ꯑꯣ ꯑꯗꯨ ꯃꯁꯤꯗ ꯑꯩꯅ ꯇꯧꯔꯛꯏꯕ ꯅꯝꯕꯔꯁꯦ ꯁꯤ ꯑꯗꯨꯝ ꯆꯠꯀꯗ꯭ꯔꯥ ꯑꯗꯨ ꯀꯔꯤꯒꯨꯝꯕ ꯀꯥꯟꯗꯁꯨ ꯁꯤꯁꯦ ꯁ꯭ꯋꯤꯁ ꯑꯣꯐꯀꯨꯝꯕ ꯑꯃꯨꯃꯨꯛ ꯑꯥ ꯑꯣ ꯑꯗꯨꯅ ꯍꯥꯏꯁꯦ ꯑꯩꯅꯁꯨ ꯅꯍꯥꯟꯃꯨꯛꯁꯨ ꯃꯃꯥꯡꯗꯁꯨ ꯇꯧꯕꯀꯥꯟꯗ ꯁꯤꯒꯤ ꯅꯝꯕꯔꯁꯦ ꯅꯣꯠ ꯔꯤꯆꯦꯕꯜꯁꯨ ꯑꯃꯨꯛ ꯍꯥꯏ ꯅꯦꯠꯋꯥꯛ ꯀꯣꯚꯔꯦꯖꯁꯨ ꯂꯩꯇꯦ ꯑꯃꯨꯛ ꯍꯥꯏ ꯍꯥꯏꯅ ꯑꯗꯨꯃꯥꯏꯅ ꯁꯨꯝ ꯇꯧꯔꯛꯄꯅꯦꯕ ꯑꯗ ꯑꯩꯅ ꯃꯣꯏꯅ ꯄꯤꯔꯤꯕ ꯅꯝꯕꯔꯁꯤꯕꯨ ꯑꯃꯨꯛꯁꯨ ꯆꯠꯂꯤ ꯑꯃꯨꯛꯁꯨ ꯆꯠꯇꯦ ꯑꯗꯒꯤ ꯅꯦꯠꯋꯥꯛꯁꯨ ꯈꯔ ꯅꯨꯡꯉꯥꯏꯇꯕ ꯃꯥꯜꯂꯤꯅꯦ ꯅꯦꯠꯋꯥꯛꯁꯨ ꯄꯠ ꯄꯠ ꯌꯥꯝ ꯇꯠꯂꯦꯕ ꯑꯣ ꯑꯗꯨꯏ ꯇꯥꯔꯗꯤ ꯍꯣꯏ ꯑꯩ ꯑꯩ ꯃꯗꯨꯒꯤꯗꯣ ꯑꯩ ꯂꯣꯏꯅꯕ ꯃꯦꯁꯦꯖ ꯑꯣꯏꯅ ꯄꯨꯂꯞ ꯊꯥꯖꯔꯛꯑꯒ ꯑꯗꯩꯗ ꯂꯩꯔꯒ ꯑꯗꯨꯃꯥꯏꯅ ꯁꯤꯟꯅꯁꯤꯀꯣ ꯑꯗꯨꯗꯤ ꯑꯥ ꯐꯔꯦ ꯐꯔꯦ ꯑꯗꯨꯗꯤ